ꯎꯆꯦꯛꯁꯤꯡꯁꯤ ꯑꯗꯨꯛꯀꯤ ꯃꯇꯤꯛ ꯌꯦꯡꯕꯗ ꯌꯥꯝ ꯅꯨꯡꯉꯥꯏ ꯃꯈꯣꯏꯗ ꯑꯌꯨꯛ ꯈꯨꯗꯤꯡ ꯅꯣꯉꯥꯜꯂꯝꯗꯥꯏꯗ ꯈꯣꯡꯉꯛꯄꯁꯤꯁꯨ ꯋꯥꯈꯜ ꯄꯨꯛꯅꯤꯡꯁꯦ ꯅꯨꯡꯉꯥꯏ ꯑꯗꯨꯒ ꯀꯔꯤ ꯈꯨꯅꯨꯅ ꯈꯣꯡꯉꯛꯄꯁꯤꯁꯨ ꯌꯥꯝ ꯅꯨꯡꯉꯥꯏꯌꯦ ꯑꯗꯨꯒ ꯀꯔꯤ ꯇꯧꯗꯦ ꯃꯈꯣꯏ ꯃꯆꯤꯟꯖꯥꯛ ꯊꯤꯕ ꯂꯥꯛꯄꯗ ꯃꯣꯏ ꯃꯆꯥ ꯃꯁꯨ ꯂꯩꯍꯧꯕꯁꯤꯡꯗꯨꯒꯤ ꯃꯆꯤꯟꯗ ꯄꯨꯔꯒ ꯄꯥꯏꯈꯠꯈꯤ ꯀꯅꯥꯒꯨꯝꯕ ꯄꯥꯏꯈꯠꯄ ꯉꯝꯗꯕꯁꯤꯡꯁꯨ ꯀꯌꯥ ꯑꯃꯁꯨ ꯌꯥꯎꯔꯤꯅꯤ ꯃꯈꯣꯡ ꯃꯈꯨꯠ ꯁꯣꯛꯄ ꯑꯗꯨꯒꯨꯝꯕ ꯎꯕꯗꯁꯨ ꯑꯗꯨꯛ ꯃꯇꯤꯛ ꯅꯨꯡꯉꯥꯏꯇꯦ ꯑꯗꯨꯒ ꯀꯔꯤ ꯇꯧꯕ ꯃꯈꯣꯏꯗꯤ ꯃꯤꯗꯧꯅ ꯈꯨꯠ ꯈꯣꯡ ꯄꯥꯜꯂꯒ ꯑꯗꯨꯝ ꯊꯤꯔꯨꯕ ꯉꯝꯕ ꯅꯠꯇꯕꯅꯤꯅ ꯃꯈꯣꯏ ꯃꯆꯤꯟꯗꯇ ꯃꯆꯥ ꯃꯁꯨꯒꯤ ꯂꯩꯍꯧꯔꯤꯌꯦꯅ ꯃꯆꯤꯟꯗ ꯈꯨꯟꯕꯗ ꯆꯦꯡ ꯐꯧ ꯆꯦꯡ ꯈꯞꯄꯒꯤ ꯇꯥꯕꯁꯤꯡꯗꯨ ꯈꯨꯟꯕ ꯂꯥꯛꯄꯗꯨ ꯑꯗꯨꯛ ꯃꯇꯤꯛ ꯌꯦꯡꯕ ꯅꯨꯡꯉꯥꯏ ꯅꯨꯡꯁꯨ ꯅꯨꯡꯁꯤ